ꯍꯦꯜꯂꯣ ꯍꯥꯎ ꯇꯥꯔꯤꯌꯦ ꯇꯥꯏꯌꯦ ꯑꯣ ꯍꯣꯏ ꯍꯣꯏ ꯌꯥꯏꯌꯦ ꯆꯠꯁꯦ ꯀꯅꯥ ꯀꯅꯥ ꯆꯠꯇꯣꯏꯅꯣ ꯎꯝ ꯑꯣ ꯍꯣꯏ ꯌꯥꯝ ꯐꯔꯦ ꯑꯗꯨꯗꯤ ꯆꯠꯃꯤꯟꯅꯁꯦ ꯑꯗꯨ ꯄꯨꯡ ꯀꯌꯥꯗ ꯆꯠꯁꯤꯒꯦ

ꯍꯣꯏ ꯍꯣꯏ ꯑꯗꯨꯗꯤ ꯐꯔꯦ ꯍꯌꯦꯡ ꯐꯥꯎꯅꯔꯁꯦꯀꯣ ꯊꯝꯃꯒꯦꯀꯣ